ꯑꯩꯅ ꯇꯣꯏꯅ ꯑꯩꯈꯣꯏꯒ ꯅꯛꯅꯅ ꯂꯩꯕ ꯁꯍ꯭ꯔꯗ ꯆꯠꯂꯤ ꯃꯔꯝꯗꯤ ꯑꯩꯈꯣꯏ ꯈꯨꯡꯒꯪ ꯑꯁꯤꯗꯤ ꯕꯣꯔꯗ꯭ꯔ ꯑꯣꯏꯕꯅꯤꯅ ꯁꯍ꯭ꯔꯗꯒꯤ ꯂꯩꯔꯛꯄ ꯆꯥꯅ ꯊꯛꯅꯕꯁꯤꯡꯗꯨ ꯈꯨꯡꯒꯪꯁꯤꯗ ꯌꯣꯟꯕꯗ ꯌꯥꯝꯅ ꯀꯥꯟꯅꯕ ꯑꯣꯏ ꯑꯗꯨꯒ ꯑꯩꯈꯣꯏ ꯁꯤꯗ ꯐꯪꯕ ꯑꯇꯣꯞꯄ ꯀꯟꯇ꯭ꯔꯤꯒꯤ ꯄꯣꯠꯁꯨ ꯁꯍ꯭ꯔꯒꯤ ꯗꯨꯀꯥꯟꯁꯤꯡꯗ ꯊꯥꯕꯗ ꯌꯥꯝꯅ ꯀꯥꯟꯅꯩ ꯃꯁꯤꯗꯁꯨ ꯅꯠꯇꯅ ꯑꯩꯅ ꯅꯥꯔꯛꯄ ꯃꯇꯝꯗ ꯁꯍ꯭ꯔꯗ ꯆꯠꯇꯨꯅ ꯂꯥꯏꯌꯦꯡꯉꯤ ꯃꯔꯝꯗꯤ ꯑꯩꯈꯣꯏꯒꯤ ꯈꯨꯡꯒꯪꯁꯤꯗꯗꯤ ꯍꯦꯜꯠ ꯀꯤꯌꯔꯒꯤ ꯐꯦꯁꯤꯂꯤꯇꯤ ꯃꯔꯝꯆꯥꯅ ꯂꯩꯇꯦ ꯐꯥꯔꯃꯥꯁꯤꯁ ꯁꯤꯡꯁꯨ ꯃꯔꯝꯆꯥꯅ ꯂꯩꯇꯕꯅ ꯍꯤꯗꯥꯛ ꯁꯨꯅ ꯐꯪꯗꯦ ꯑꯗꯨꯒ ꯂꯥꯏꯔꯤꯛ ꯇꯝꯕꯗꯁꯨ ꯑꯩꯈꯣꯏꯒꯤ ꯃꯐꯝ ꯑꯁꯤꯗ ꯑꯐꯕ ꯁ꯭ꯀꯨꯜ ꯑꯃꯗꯤ ꯀꯣꯂꯦꯖ ꯁꯤꯡ ꯂꯩꯇꯕꯅ ꯃꯔꯝ ꯑꯣꯏꯔꯒ ꯁꯍ꯭ꯔꯗ ꯆꯠꯇꯨꯅ ꯂꯥꯏꯔꯤꯛ ꯇꯝꯅꯩ